ꯑꯩꯈꯣꯏꯒꯤ ꯀꯛꯆꯤꯡꯒꯤ ꯑꯣꯏꯅꯗꯤ ꯑꯩꯈꯣꯏ ꯀꯜꯆꯔꯦꯜꯒꯤ ꯑꯣꯏꯕ ꯑꯃꯁꯨꯡ ꯃꯁꯤꯒꯤ ꯂꯝ ꯀꯣꯏꯕꯁꯤꯡꯗ ꯌꯥꯝ ꯑꯦꯇ꯭ꯔꯦꯛ ꯑꯣꯏꯕ ꯐꯦꯁꯇꯤꯕꯦꯜ ꯑꯗꯩ ꯀꯨꯝꯍꯩ ꯍꯥꯏꯔꯒꯗꯤ ꯑꯩꯈꯣꯏ ꯀꯛꯆꯤꯡꯒꯤ ꯂꯥꯏ ꯍꯔꯥꯎꯕ ꯏꯕꯨꯙꯧ ꯈꯝꯂꯥꯡꯕ ꯍꯔꯥꯎꯕ ꯁꯤ ꯑꯩꯈꯣꯏ ꯌꯥꯝ ꯃꯔꯨ ꯑꯣꯏꯅ ꯌꯥꯝ ꯏꯟꯇꯔꯦꯁꯇꯤꯡ ꯑꯣꯏꯕ ꯌꯥꯝꯅ ꯌꯦꯡꯕ ꯅꯨꯡꯉꯥꯏꯕ ꯑꯃꯁꯨꯡ ꯆꯥꯎꯔꯥꯛꯅ ꯅꯨꯃꯤꯠ ꯀꯨꯟꯅꯤ ꯒꯨꯝꯕꯒꯤ ꯆꯥꯡꯗ ꯑꯩꯈꯣꯏ ꯆꯠꯊꯕ ꯐꯦꯁꯇꯤꯕꯦꯜꯅꯤ ꯃꯁꯤ ꯑꯩꯈꯣꯏꯅ ꯌꯦꯡꯕ ꯐꯪꯂꯒꯗꯤ ꯌꯥꯝ ꯅꯨꯡꯉꯥꯏ ꯃꯁꯤ ꯃꯔꯨ ꯑꯣꯏꯅ ꯃꯁꯤ ꯀꯥꯂꯦꯟ ꯆꯪꯂꯛꯄ ꯃꯇꯝ ꯃꯦ ꯖꯨꯟ ꯁꯨꯋꯥꯏꯗ ꯑꯌꯥꯝꯕ ꯇꯧꯏ ꯑꯃꯁꯨꯡ ꯃꯇꯝꯁꯤꯗ ꯌꯥꯝ ꯁꯥꯕꯁꯨ ꯑꯣꯏꯗ꯭ꯔꯤꯕ ꯑꯃꯁꯨꯡ ꯌꯥꯝ ꯏꯪꯕꯁꯨ ꯑꯣꯏꯗ꯭ꯔꯕ ꯑꯩꯈꯣꯏ ꯃꯔꯛꯀꯤ ꯌꯥꯝ ꯅꯨꯡꯉꯥꯏꯕ ꯃꯇꯝꯅꯤ ꯃꯇꯝꯁꯤꯗ ꯂꯥꯏ ꯍꯔꯥꯎꯕꯒꯤ ꯐꯦꯁꯇꯤꯕꯦꯜꯁꯤ ꯌꯦꯡꯕꯗ ꯑꯩꯈꯣꯏ ꯌꯥꯝ ꯏꯟꯇꯔꯦꯁꯇꯤꯡ ꯑꯣꯏꯕ ꯑꯣꯜꯂꯤ ꯑꯩꯈꯣꯏ ꯀꯛꯆꯤꯡꯒꯤ ꯍꯧꯔꯛꯄꯒꯤ ꯈꯨꯟꯊꯣꯛ ꯂꯣꯟꯒꯤ ꯃꯌꯥꯝ ꯑꯃꯁꯨ ꯀꯔꯝ ꯍꯥꯏꯅ ꯇꯧꯔꯛꯏ ꯀꯔꯝ ꯍꯥꯏꯅ ꯇꯧꯔꯛꯏ ꯑꯩꯈꯣꯏ ꯀꯜꯆꯔ ꯇ꯭ꯔꯦꯗꯤꯁꯟꯁꯤ ꯀꯔꯝꯍꯥꯏꯅ ꯆꯠꯊꯔꯛꯏ ꯍꯥꯏꯕꯅ ꯆꯤꯡꯕꯁꯤ ꯑꯩꯈꯣꯏ ꯂꯥꯏ ꯍꯔꯥꯎꯕꯁꯤ ꯎꯔꯒ ꯈꯪꯕ ꯉꯝꯃꯤ ꯂꯥꯏ ꯍꯔꯥꯎꯕ ꯃꯅꯨꯡꯁꯤꯗ ꯃꯈꯜ ꯃꯈꯜꯒꯤ ꯖꯒꯣꯏ ꯏꯁꯩ ꯂꯣꯏꯅꯅ ꯃꯨꯛꯅꯥ ꯂꯝꯖꯦꯟꯅ ꯆꯤꯡꯕꯁꯨ ꯃꯌꯥꯝ ꯑꯃ ꯇꯧꯗꯨꯅ ꯆꯍꯤ ꯑꯁꯤꯒꯤ ꯂꯥꯏ ꯍꯔꯥꯎꯕꯁꯤ ꯃꯄꯨꯡ ꯐꯥꯅ ꯄꯥꯡꯊꯣꯛꯏ